ꯆꯍꯤ ꯆꯨꯞꯄꯒꯤ ꯑꯣꯏꯅ ꯃꯥꯒꯤ ꯁꯤꯖꯟ ꯁꯤꯖꯟ ꯂꯩ ꯑꯗꯨꯗ ꯀꯥꯂꯦꯟ ꯊꯥꯗ ꯊꯥꯕ ꯌꯥꯕ ꯄꯥꯝꯕꯤ ꯍꯥꯏꯔꯒꯗꯤ ꯊꯕꯤ ꯃꯥꯏꯔꯦꯟ ꯈꯣꯡꯗ꯭ꯔꯨꯝ ꯁꯦꯕꯣꯠ ꯆꯨꯖꯥꯛ ꯀꯣꯂꯤ ꯍꯋꯥꯏ ꯆꯝꯐꯨꯠ ꯆꯥꯕꯤ ꯃꯣꯔꯣꯛ ꯍꯋꯥꯏ ꯑꯁꯥꯡꯕꯤ ꯑꯗꯒꯤ ꯈꯥꯃꯦꯟ ꯀꯣꯕꯤ ꯑꯁꯤꯅꯆꯤꯡꯕ ꯀꯥꯂꯦꯟ ꯊꯥꯗ ꯊꯥꯕ ꯌꯥꯏ ꯑꯗꯨꯒ ꯅꯤꯡꯊꯝ ꯊꯥꯒꯤ ꯑꯣꯏꯅꯗꯤ ꯆꯅꯝ ꯕꯦꯂꯟꯗ꯭ꯔꯤ ꯒꯥꯖꯔ ꯀꯣꯕꯤ ꯃꯔꯨ ꯆꯥꯕꯤ ꯍꯪꯒꯥꯝ ꯇꯤꯜꯍꯧ ꯍꯋꯥꯏ ꯑꯃꯨꯕꯤ ꯆꯅꯝ ꯃꯔꯣꯏ ꯑꯥꯂꯨ ꯑꯁꯤꯅꯆꯤꯡꯕ ꯁꯤꯡꯁꯤ ꯃꯇꯝ ꯆꯥꯅ ꯆꯥꯅ ꯑꯗꯨꯝ ꯊꯥꯕꯤꯔꯒꯗꯤ ꯑꯗꯨꯝ ꯃꯔꯝ ꯆꯥꯅ ꯑꯗꯨꯝ ꯃꯍꯩ ꯃꯔꯣꯡ ꯄꯥꯜꯂꯤ ꯐꯩ